ꯑꯍꯜꯁꯤꯡꯅ ꯁꯥꯟꯅꯕ ꯃꯁꯥꯟꯅ ꯍꯥꯏꯔꯒꯗꯤ ꯌꯣꯒ ꯋꯣꯌꯣꯒꯥ ꯋꯥꯀꯤꯡ ꯋꯥꯀꯤꯡ ꯆꯠꯄ ꯋꯥꯀꯤꯡ ꯆꯠꯄꯁꯤꯅ ꯑꯍꯟꯁꯤꯡꯗ ꯌꯥꯝꯅ ꯀꯥꯟꯅꯔꯤꯁꯤ ꯀꯩꯅꯣ ꯍꯥꯏꯕ ꯃꯇꯝꯗ ꯃꯍꯣꯏꯅ ꯏꯒꯤ ꯈꯣꯡꯖꯦꯟꯗ ꯍꯦ ꯍꯦꯟꯒꯠꯍꯜꯂꯤ ꯑꯗꯒꯤ ꯁꯤꯡꯂꯤ ꯁꯤꯡꯅꯥꯎ ꯈꯨ ꯃꯌꯥꯝꯁꯤꯡꯁꯤ ꯐꯒꯠꯍꯜꯂꯤ ꯋꯥꯀꯤꯡ ꯆꯠꯄꯩ ꯃꯥꯏ ꯍꯨꯃꯥꯡ ꯊꯣꯈ꯭ꯔꯒ ꯃꯉꯣꯟꯗ ꯂꯩꯔꯝꯕ ꯐꯠꯇ ꯐꯠꯇ ꯍꯧꯊꯤꯁꯤꯡ ꯍꯨꯃꯥꯡ ꯊꯣꯈꯪꯔꯝꯅꯤꯅ ꯍꯛꯆꯥꯡꯗꯨ ꯃꯉꯣꯟꯗ ꯌꯥꯝ ꯊꯤ ꯅꯨꯡꯉꯥꯏ ꯑꯗꯒꯤ ꯍꯛꯆꯥꯡ ꯋꯥꯈꯜ ꯂꯧꯁꯤꯡ ꯅꯨꯉꯥꯏꯅ ꯌꯥꯝ ꯑꯐꯕ ꯈꯟꯍꯜꯂꯤ ꯑꯗꯒꯤ ꯃꯥꯅ ꯃꯤꯅꯠ ꯇꯔꯥꯃꯨꯛ ꯃꯤꯅꯠ ꯀꯨꯟꯃꯨꯛ ꯋꯥꯀꯤꯡ ꯆꯠꯄꯁꯤꯅ ꯃꯉꯣꯟꯗ ꯌꯥꯝꯅ ꯀꯥꯟꯅꯕ ꯄꯤ ꯑꯍꯜ ꯑꯣꯏꯔꯛꯄꯁꯤꯡꯗ ꯃꯥꯟꯅ ꯔꯤꯕꯟ ꯗꯥꯏꯕꯤꯇꯤꯁ ꯊꯨꯡꯉꯛꯀꯗꯕ ꯑꯧꯔꯅ ꯑꯅ ꯑꯅꯧꯕ ꯗꯤꯖꯤꯁ ꯃꯌꯥꯝ ꯑꯃ ꯕꯤ ꯕ꯭ꯂ ꯕ꯭ꯂ ꯕ꯭ꯂꯠ ꯄꯦꯁꯔ ꯕꯤ ꯄꯤꯁꯨ ꯏꯁꯇꯣꯛ ꯇꯧꯔꯛꯀꯗꯕ ꯑꯗꯨꯒꯨꯝ ꯃꯌꯥꯝꯁꯤꯡꯗꯨ ꯑꯍꯟ ꯍꯖꯤꯛꯀꯤ ꯋꯥꯀꯤꯡ ꯆꯠꯄ ꯃꯤꯅꯤꯠ ꯇꯔꯥ ꯑꯃ ꯄꯨꯡꯈꯥꯏ ꯑꯃ ꯆꯠꯄꯁꯤꯟꯅ ꯃꯉꯣꯟꯗ ꯌꯥꯝꯅ ꯍꯛꯆꯥꯡꯗꯁꯨ ꯀꯥꯟꯅꯍꯜꯂꯤ ꯑꯗꯨꯗꯒꯤ ꯃꯥ ꯍꯛꯆꯥꯡꯗꯣ ꯃꯦꯟꯇꯦꯟ ꯐꯤꯠ ꯑꯣꯏꯅꯤꯡꯍꯠ ꯊꯝꯃꯤ ꯍꯛꯆꯥꯡ ꯍꯛꯆꯥꯡꯗ ꯂꯥꯏꯅ ꯇꯤꯟꯅ ꯇꯤꯟꯖꯪ ꯀꯥꯏꯖꯪꯗꯕ ꯌꯥꯝꯅ ꯍꯦꯜꯗꯤ ꯑꯣꯏꯅ ꯄꯨꯟꯁꯤ ꯁꯥꯡꯅ ꯍꯤꯡꯅ ꯍꯤꯡꯅꯃꯇꯃꯛꯇ ꯀꯥꯟꯅꯩ ꯑꯃꯁꯨꯡ ꯌꯣꯒꯥꯁꯤꯅ ꯌꯣꯒꯥꯁꯤꯡꯁꯦ ꯀꯥꯟꯅꯕꯁꯤꯅ ꯃꯤꯅꯠ ꯌꯣꯒꯥ ꯃꯤꯅꯠ ꯀꯨꯜ ꯑꯃ ꯀꯨꯟꯊ꯭ꯔꯥ ꯑꯃꯒꯤ ꯃꯦꯗꯤꯇꯦꯁꯟ ꯇꯧꯕꯁꯤꯅ ꯃꯥꯒꯤ ꯃꯉꯣꯟꯗ ꯂꯩꯔꯝꯕ ꯃꯥꯏꯟ ꯇꯦꯟꯁꯟ ꯃꯌꯥꯝꯖꯤꯡꯗꯣ ꯐ꯭ꯔꯤ ꯁ꯭ꯇ꯭ꯔꯦꯁ ꯑꯣꯏꯍꯜꯂꯒ ꯑꯗꯨꯒ ꯑꯐꯕ ꯋꯥꯈꯟ ꯀꯜꯍꯟꯕ ꯑꯗꯩ ꯌꯨꯝꯒꯤ ꯄ꯭ꯔꯦꯁꯔ ꯃꯌꯥꯝ ꯑꯃ ꯑꯃ ꯃꯌꯥꯝꯁꯤꯡꯗꯣ ꯃꯦꯗꯤꯇꯦꯁꯟ ꯇꯧꯔꯝꯅꯤꯅ ꯃꯉꯣꯟꯗ ꯂꯩꯔꯝ ꯃꯥꯒꯤ ꯃꯥꯏꯟꯁꯤꯡꯗꯣ ꯌꯥꯝꯅ ꯌꯥꯝ ꯏꯟ ꯗꯤꯞ ꯃꯦꯗꯤꯇꯦꯁꯟ ꯇꯧꯍꯜꯂꯒ ꯃꯉꯣꯟꯗ ꯐ꯭ꯔꯤ ꯑꯣꯏꯍꯜꯂꯤ ꯑꯦꯟꯖꯥꯏꯇꯤ ꯃꯌꯥꯝꯁꯤꯡꯗꯣ ꯃꯥꯡꯍꯜꯂꯤ ꯁꯤꯅꯤ ꯁꯨꯃꯥꯏ ꯇꯧꯔ ꯁꯤꯒꯤ ꯀꯥꯟꯅꯕ ꯍꯥꯏꯔꯗꯤ